ꯍꯦꯜꯂꯣ ꯏꯕꯨꯡꯉꯣ ꯇꯣꯝꯕ ꯅꯣꯏꯒꯤ ꯀꯦꯕ ꯁꯔꯚꯤꯁ ꯂꯩꯕꯗꯣ ꯑꯩꯁꯦ ꯏꯝꯐꯥꯜꯒꯤ ꯀꯣꯅꯨꯡ ꯃꯃꯥꯡꯗ ꯆꯠꯅꯤꯡꯉꯦ ꯑꯗꯨ ꯀꯦꯕ ꯁꯔꯚꯤꯁꯀꯤ ꯗ꯭ꯔꯥꯏꯚꯔꯗꯨ ꯈꯔ ꯐꯕ ꯑꯐꯕ ꯒ꯭ꯌꯥꯟ ꯇꯥꯕ ꯑꯃ ꯈꯜꯂꯒ ꯑꯩꯒꯤ ꯆꯠꯇꯧꯔꯤꯕ ꯃꯐꯝꯁꯦ ꯂꯝꯖꯤꯡꯍꯟꯕ ꯄꯥꯝꯃꯦ ꯑꯗꯨꯒꯤ ꯃꯔꯝꯗ ꯅꯪꯅ ꯈꯔ ꯇꯥꯛꯄꯤꯌꯣ ꯗ꯭ꯔꯥꯏꯚꯔꯗꯨ ꯒ꯭ꯌꯥꯟ ꯇꯥꯅ ꯃꯐꯝ ꯃꯔꯥꯡ ꯈꯪꯕ ꯃꯤ ꯑꯣꯏꯅꯗꯤ ꯄꯤꯕꯤꯌꯨꯀꯣ